ꯎꯝ ꯍꯜꯂꯣ ꯎꯝ ꯀꯔꯤꯅꯣ ꯑꯥ ꯃꯥꯅꯤ ꯃꯥꯅꯤ ꯃꯥꯅꯤ ꯍꯥꯏꯔꯤꯔꯣ ꯀꯔꯤ ꯂꯩꯔꯦ ꯎꯝ ꯑꯗꯨꯝ ꯂꯥꯛꯑꯣ ꯌꯥꯔꯒꯗꯤ ꯑꯣꯟꯂꯥꯏꯟꯗ ꯀꯛꯄꯤꯒꯅꯨ ꯑꯗꯨꯝ ꯗꯥꯏꯔꯦꯛ ꯑꯗꯨꯝ ꯀꯛꯄꯤꯎ ꯑꯥ ꯃꯤ ꯑꯃꯗ ꯂꯨꯄꯥ ꯌꯥꯡꯈꯩ ꯌꯥꯡꯈꯩ ꯎꯝ ꯂꯥꯛꯑꯣ ꯂꯥꯛꯑꯣ ꯑꯩꯈꯣꯏꯁꯦ ꯄꯨꯡ ꯅꯤꯄꯥꯟꯗꯒꯤ ꯍꯧꯒꯅꯤ ꯑꯗꯨꯒ ꯄꯨꯡ ꯑꯃꯗ ꯂꯣꯏꯅꯤ ꯑꯗꯨꯅ ꯂꯨꯄꯥ ꯌꯥꯡꯈꯩ ꯑꯗꯨꯒ ꯎꯝ ꯐꯔꯦ ꯐꯔꯦ ꯐꯔꯦ ꯎꯝ ꯐꯔꯦ ꯐꯔꯦ